ꯑꯩꯅ ꯒꯨꯍꯥꯗꯒꯤ ꯏꯁꯤꯡ ꯁꯣꯛꯄꯁꯦ ꯕꯛꯀꯦꯠ ꯇꯧꯔꯒ ꯊꯧꯔꯤ ꯄꯨꯜꯂꯒ ꯈꯨꯠꯅ ꯆꯤꯡꯈꯠꯂꯒ ꯒꯨꯍꯥ ꯃꯅꯨꯡꯗꯨꯗ ꯕꯛꯀꯦꯠꯇꯨ ꯂꯨꯞꯍꯜꯂꯒ ꯏꯁꯤꯡꯗꯣ ꯆꯤꯡꯈꯠꯂꯛꯏ ꯑꯗꯨꯒ ꯒꯨꯍꯥ ꯃꯅꯥꯛꯇꯨꯗ ꯑꯩ ꯕꯛꯀꯦꯠꯁꯤꯡ ꯑꯩꯅ ꯍꯣꯟꯕ ꯉꯝꯒꯗꯕ ꯄꯨꯕ ꯉꯝꯒꯗꯕ ꯑꯗꯨꯒꯨꯝꯕ ꯕꯛꯀꯦꯠ ꯃꯌꯥꯝ ꯑꯃ ꯊꯝꯃꯒ ꯕꯛꯀꯦꯠꯁꯤꯡꯁꯤꯗ ꯏꯁꯤꯡꯁꯦ ꯍꯣꯟꯖꯤꯜꯂꯦ ꯑꯗꯨꯒ ꯑꯩꯅ ꯑꯃꯨꯛ ꯌꯨꯝꯗ ꯄꯨꯁꯤꯜꯂꯦ ꯁꯨꯃꯥꯏꯅ ꯇꯧꯕꯁꯦ ꯁꯦꯡꯅ ꯍꯥꯏꯔꯒꯗꯤ ꯃꯇꯝ ꯌꯥꯝ ꯆꯪꯉꯦꯕ ꯑꯩꯉꯣꯟꯗ ꯃꯇꯝ ꯌꯥꯝ ꯃꯥꯡꯉꯦ ꯑꯗꯨꯒ ꯈꯨꯠꯁꯨ ꯌꯥꯝꯅ ꯅꯥꯏꯌꯦꯕ ꯁꯨꯃꯥꯏꯅ ꯍꯥꯏꯗꯤ ꯏꯁꯤꯡ ꯃꯌꯥꯝ ꯑꯃꯒ ꯆꯤꯡꯈꯠꯂꯛꯄꯅꯤꯅ ꯑꯩꯉꯣꯟꯗ ꯈꯨꯠꯁꯦ ꯌꯥꯝꯅ ꯅꯥꯕ ꯍꯥꯏꯕꯗꯣ ꯑꯣꯏ ꯑꯦꯂꯦꯛꯇ꯭ꯔꯤꯛ ꯇꯧꯔꯒ ꯏꯁꯤꯡ ꯆꯤꯡꯈꯠꯄ ꯒꯨꯍꯥꯗꯒꯤ ꯏꯁꯤꯡ ꯆꯤꯡꯈꯠꯄꯁꯦ ꯃꯁꯤꯒꯤ ꯑꯥꯏꯗꯤꯌꯥꯁꯨ ꯑꯩꯉꯣꯟꯗ ꯂꯩ ꯁꯨꯃꯥꯏꯅ ꯇꯧꯒꯦ ꯍꯥꯏꯔꯒꯗꯤ ꯑꯩꯈꯣꯏꯅ ꯇꯨꯂꯨ ꯑꯃ ꯁꯤꯖꯟꯅꯕꯁꯨ ꯌꯥꯏ ꯑꯗꯨꯒ ꯇꯨꯂꯨ ꯇꯧꯔꯒ ꯄꯥꯏꯞꯇꯣ ꯃꯗꯨ ꯄꯨꯔꯛꯑꯒ ꯑꯩꯅ ꯑꯄꯥꯝꯕ ꯖꯒꯥꯗꯨꯗ ꯀꯟꯇꯦꯅꯔꯗꯨ ꯊꯝꯃꯒ ꯏꯁꯤꯡ ꯆꯥꯡ ꯌꯥꯝꯅ ꯑꯦꯃꯥꯎꯟ ꯑꯣꯐ ꯋꯥꯇꯔꯗꯣ ꯃꯌꯥꯝ ꯑꯃ ꯑꯩ ꯇꯧꯍꯧꯕ ꯌꯥꯔꯅꯤ ꯍꯥꯞꯆꯤꯜꯍꯧꯕ ꯌꯥꯔꯅꯤ ꯁꯨꯃꯥꯏꯅ ꯇꯧꯔꯒꯗꯤ ꯏꯁꯤꯡ ꯍꯣꯟꯕꯒꯤ ꯃꯇꯝ ꯍꯟꯊꯔꯦ ꯈꯨꯠ ꯅꯥꯔꯔꯣꯏ ꯑꯋꯥꯕ ꯑꯋꯥꯕꯁꯨ ꯂꯩꯔꯔꯣꯏ ꯑꯩꯉꯣꯟꯗ ꯅꯨꯡꯉꯥꯏꯕ ꯍꯥꯏꯕꯗꯨ ꯑꯣꯏꯔꯅꯤ ꯑꯗꯨꯒ ꯑꯇꯦꯟꯕ ꯃꯇꯝꯗ ꯑꯩꯅ ꯗꯔꯀꯥꯔ ꯑꯣꯏꯔꯤꯕ ꯖꯒꯥ ꯖꯒꯥꯗꯨꯗ ꯑꯃꯨꯛ ꯑꯩꯅ ꯄꯥꯏꯞꯇꯨꯅ ꯑꯗꯨꯝ ꯄꯨꯕꯁꯨ ꯌꯥꯔꯦ ꯁꯨꯃꯥꯏꯅ ꯇꯧꯔꯕꯗꯤ ꯑꯩꯉꯣꯟꯗ ꯃꯇꯝ ꯆꯪꯕ ꯍꯟꯊꯍꯜꯂꯛꯀꯅꯤ ꯑꯋꯥꯕꯁꯨ ꯍꯟꯊꯍꯜꯂꯛꯀꯅꯤ ꯅꯨꯡꯉꯥꯏ ꯍꯥꯏꯕ ꯇꯥꯔꯦ